ꯑꯩ ꯑꯌꯥꯝꯕ ꯇꯨꯔꯁꯤꯡꯗ ꯆꯠꯂꯦ ꯈ꯭ꯋꯥꯏꯗꯒꯤ ꯄꯥꯝꯖꯕ ꯂꯝ ꯀꯣꯏꯕꯒꯤ ꯃꯐꯝꯁꯤꯡꯗꯤ ꯁꯤꯂꯣꯡꯗ ꯄꯥꯝꯃꯦ ꯑꯗꯨꯅ ꯂꯝ ꯀꯣꯏꯕꯁꯤ ꯑꯩꯒꯤꯗꯃꯛꯇꯗꯤ ꯐꯦꯕꯣꯔꯥꯏꯠꯅꯤ ꯆꯠꯊꯣꯛ ꯆꯠꯁꯤꯟ ꯃꯇꯝꯗꯗꯤ ꯋꯤꯟꯇꯔ ꯃꯇꯝꯗ ꯀꯣꯏꯕꯁꯦ ꯌꯥꯝꯅ ꯄꯥꯝꯃꯦ